ꯍꯜꯂꯣ

ꯀꯅꯥꯅꯣ ꯁꯦ ꯎꯝ ꯃꯥꯡꯕꯣꯏꯅꯦ ꯎꯝ ꯍꯧꯖꯤꯛꯀꯤ ꯑꯩꯈꯣꯏꯒꯤꯗ ꯂꯩꯕꯁꯦ ꯍꯧꯖꯤꯛꯀꯤ ꯑꯩꯈꯣꯏꯅ ꯁꯥꯕꯁꯦ ꯀꯩꯅꯣ ꯀꯔꯤ ꯍꯧꯖꯤꯛꯀꯤ ꯆꯦꯡ ꯈꯞꯅꯕ ꯀꯩꯅꯣꯗꯣ ꯄꯣꯂꯥꯡꯗꯨꯁꯨ ꯁꯥꯏꯌꯦ ꯑꯗꯨꯒ ꯍꯧꯖꯤꯛ ꯉꯥ ꯌꯥꯏꯅꯕ ꯍꯧꯖꯤꯛ ꯌꯣꯠꯀꯤ ꯀꯩꯅꯣ ꯉꯥ ꯌꯥꯏꯅꯕꯗꯨ ꯑꯗꯨꯁꯨ ꯂꯩꯌꯦ ꯑꯗꯨꯒ ꯀꯩꯅꯣ ꯍꯧꯖꯤꯛꯀꯤ ꯁꯥꯔꯅ ꯄꯥꯝꯕꯗꯣ ꯀꯔꯝꯕ ꯀꯩꯀꯩ ꯄꯥꯝꯃꯤ ꯑꯥꯏꯇꯦꯝꯁꯤꯡꯁꯦ

ꯄ꯭ꯔꯥꯏꯁ ꯄ꯭ꯔꯥꯏꯁ ꯔꯦꯠꯇꯤꯡꯁꯦ ꯑꯗꯨꯝ ꯔꯤꯖꯅꯦꯕꯜ ꯑꯣꯏꯌꯦ ꯑꯩꯈꯣꯏꯒꯤꯗꯤ ꯑꯗꯨꯝ ꯀꯩꯅꯣ ꯂꯣꯀꯦꯜ ꯃꯦꯠ ꯑꯣꯏꯕꯅꯤꯅꯀꯣ ꯍꯧꯖꯤꯛꯇꯤ ꯈꯔ ꯍꯣꯡꯕ ꯑꯗꯨꯝ ꯀꯩꯅꯣ ꯑꯔꯥꯎꯟ ꯊ꯭ꯔꯤ ꯍꯟꯗ꯭ꯔꯦꯠꯀꯤ ꯆꯥꯡ ꯇꯨ ꯐꯤꯞꯇꯤꯒꯤ ꯆꯥꯡꯗ ꯉꯥꯛꯇ ꯂꯩꯌꯦ ꯑꯇꯣꯞꯄ ꯌꯥꯝ ꯂꯨꯕꯁꯨ ꯂꯩꯇꯦ ꯎꯝ ꯎꯝ ꯍꯣꯏ ꯑꯗꯨꯝ ꯑꯩꯈꯣꯏꯒꯤ ꯀꯩꯅꯣꯗ ꯑꯗꯨꯝ ꯂꯥꯛꯄꯤꯔꯣ ꯑꯗꯨꯝ ꯌꯥꯔꯅꯤ ꯎꯝ ꯎꯝ ꯍꯣꯏ ꯍꯣꯏ ꯍꯣꯏ ꯎꯝ ꯎꯝ